ꯑꯩꯅ ꯐꯦꯁ ꯕꯨꯛ ꯐꯦꯁ ꯕꯨꯛ ꯏꯟꯁꯇꯥꯒ꯭ꯔꯥꯝ ꯁꯣꯁꯦꯜ ꯃꯦꯗꯤꯌꯥ ꯑꯌꯥꯝꯕ ꯈꯔ ꯁꯤꯖꯟꯅꯩ ꯑꯗꯨꯕꯨ ꯑꯌꯥꯝꯕꯅ ꯑꯩꯍꯥꯛꯅ ꯃꯦꯟ ꯑꯣꯏꯅ ꯁꯤꯖꯟꯅꯕꯗꯤ ꯐꯦꯁ ꯕꯨꯛ ꯑꯣꯏꯅ ꯑꯌꯥꯝꯕꯅ ꯁꯤꯖꯟꯅꯩꯌꯦ ꯑꯗꯨꯒ ꯑꯩꯍꯥꯛꯅ ꯐꯦꯁ ꯕꯨꯛ ꯑꯣꯏꯅ ꯁꯤꯖꯟꯅꯕ ꯑꯁꯤꯗ ꯑꯩꯍꯥꯛꯅ ꯐꯦꯁꯕꯨꯛꯇ ꯌꯥꯝꯅ ꯀꯥꯟꯅꯔꯕ ꯂꯥꯏꯐ ꯇꯦꯂꯤꯀꯥꯁ ꯑꯗꯨꯒꯨꯝꯕ ꯍꯥꯏꯇꯥꯔꯦ ꯑꯗꯨꯒꯨꯝꯕ ꯂꯥꯏꯐ ꯊꯥꯗꯣꯔꯛꯄ ꯌꯥꯝꯅ ꯃꯤꯑꯣꯏꯕꯗ ꯀꯥꯟꯅꯕ ꯏꯟꯇꯔꯇꯦꯟꯃꯦꯟꯅꯆꯤꯡꯕ ꯑꯗꯒꯤꯗꯤ ꯅꯣꯂꯦꯖꯅꯆꯤꯡꯕ ꯑꯐꯕ ꯄꯥꯎꯇꯥꯛꯅ ꯀꯌꯥꯅꯆꯤꯡꯕ ꯑꯃꯗꯤ ꯑꯋꯥ ꯑꯅꯥ ꯊꯧꯗꯣꯛ ꯀꯌꯥꯅꯆꯤꯡꯕ ꯑꯗꯨꯒꯨꯝꯕꯁꯤꯡꯗ ꯑꯩꯍꯥꯛꯅ ꯂꯥꯏꯛ ꯇꯧꯋꯦ ꯑꯃꯁꯨꯡ ꯌꯥꯝꯅ ꯄꯥꯝꯅ ꯑꯗꯨꯒꯨꯝꯕ ꯌꯦꯡꯉꯦ ꯑꯃꯁꯨꯡ ꯌꯥꯝꯅ ꯑꯩꯈꯣꯏꯒꯤ ꯀꯥꯟꯅꯔꯕ ꯑꯩꯈꯣꯏꯒꯤ ꯋꯥꯔꯜꯁꯦ ꯑꯩꯒꯤ ꯅꯥꯏꯕꯔꯁꯅꯦ ꯍꯥꯏꯕꯒꯤ ꯃꯑꯣꯡꯗꯧꯅ ꯎꯍꯟꯕ ꯑꯗꯨꯒꯨꯝꯕ ꯄꯣꯁ ꯑꯃꯁꯨꯡ ꯂꯥꯏꯐ ꯑꯣꯏꯍꯟꯕ ꯑꯗꯨꯒꯨꯝꯕꯗꯣ ꯑꯩꯍꯥꯛꯅ ꯂꯥꯏꯛ ꯇꯧꯏ ꯑꯗꯨꯒꯨꯝꯕꯗꯨꯗ ꯑꯩꯅ ꯃꯇꯝ ꯂꯦꯜꯂꯦ ꯑꯗꯨꯒ ꯑꯩꯍꯥꯛꯅ ꯗꯤꯁꯂꯥꯏꯛ ꯇꯧꯕ ꯑꯗꯨꯒꯨꯝꯕꯅ ꯌꯥꯝꯅ ꯀꯥꯟꯅꯗꯕ ꯑꯩꯈꯣꯏꯒꯤ ꯃꯤꯑꯣꯏꯕꯗ ꯀꯥꯟꯅꯗꯕ ꯑꯩꯈꯣꯏꯗ ꯌꯥꯝꯅ ꯑꯃꯥꯡꯕꯁꯨ ꯑꯣꯏꯔꯛꯀꯗꯕ ꯑꯗꯨꯒꯨꯝꯕ ꯃꯤꯑꯣꯏꯕꯗ ꯁꯣꯁꯦꯜ ꯃꯦꯗꯤꯌꯥꯗꯁꯨ ꯃꯤ ꯑꯃꯒꯤ ꯄꯔꯁꯣꯅꯦꯜ ꯑꯦꯇꯦꯛ ꯑꯣꯏꯕꯒꯤ ꯋꯥꯉꯥꯡ ꯁꯉꯥꯡ ꯑꯃꯁꯨꯡ ꯄꯣꯁ ꯃꯑꯣꯡ ꯃꯇꯧ ꯊꯥꯒꯠꯂꯛꯄ ꯑꯗꯨꯒꯨꯝꯕꯗꯨꯗ ꯑꯩꯍꯥꯛꯅ ꯗꯤꯁꯂꯥꯏꯛ ꯇꯧꯋꯦ ꯑꯗꯨꯒ ꯑꯩꯍꯥꯛꯅ ꯃꯇꯝ ꯂꯦꯟꯕ ꯑꯁꯦ ꯐꯦꯁ ꯕꯨꯛ ꯑꯁꯤꯗ ꯀꯥꯟꯅꯕ ꯄꯤꯔꯛꯄ ꯂꯥꯏꯐ ꯇꯦꯂꯤꯀꯥꯁ ꯑꯣꯏꯕ ꯑꯩꯈꯣꯏꯗ ꯌꯥꯝꯅ ꯕꯦꯁꯤꯛ ꯑꯣꯏꯕ ꯅꯣꯂꯦꯖ ꯄꯤꯕ ꯑꯗꯨꯒꯨꯝꯕ ꯑꯗꯨꯅ ꯑꯗꯨꯒꯤ ꯃꯇꯥꯡꯗ ꯃꯇꯝ ꯑꯩꯅ ꯂꯦꯜꯂꯦ ꯑꯗꯨꯒꯨꯝꯕꯗ ꯑꯣꯏꯔꯗꯤ ꯃꯇꯝꯁꯦ ꯑꯩꯍꯥꯛꯅ ꯄꯨꯡ ꯑꯃ ꯑꯅꯤꯔꯣꯝ ꯑꯗꯨꯗ ꯃꯇꯝ ꯂꯦꯜꯂꯦ